ꯇꯦꯛꯅꯣꯂꯣꯖꯤ ꯑꯃꯁꯨꯡ ꯀꯝꯄ꯭ꯌꯨꯇꯔꯁꯤꯡꯒꯤ ꯃꯇꯥꯡꯗ ꯑꯩꯈꯣꯏꯒꯤ ꯀꯣꯔꯁ ꯑꯣꯏꯅ ꯇꯝꯕ ꯈꯔꯗꯤ ꯑꯗꯨꯝ ꯇꯝꯃꯦ ꯀꯩ ꯀꯩꯅꯣ ꯍꯥꯏꯕꯗ ꯃꯥꯏꯀ꯭ꯔꯣꯁꯣꯐꯋꯦꯌꯥꯔꯅꯦ ꯃꯥꯏꯀ꯭ꯔꯣꯁꯣꯐ ꯑꯦꯛꯁꯦꯜꯅꯦ ꯃꯥꯏꯀ꯭ꯔꯣꯁꯣꯐ ꯄꯥꯋꯥꯔꯄꯣꯏꯟꯅꯦ ꯀꯝꯄ꯭ꯌꯨꯇꯔ ꯍꯥꯔꯠꯋꯦꯌꯥꯔꯅꯦ ꯀꯝꯄ꯭ꯌꯨꯇꯔ ꯁꯣꯐꯋꯦꯌꯥꯔꯅꯦ ꯑꯗꯨꯒ ꯑꯩꯈꯣꯏ ꯖꯥꯥꯚꯥ ꯁꯤ ꯄ꯭ꯂꯁ ꯄ꯭ꯂꯁ ꯍꯩꯁ ꯇꯤ ꯑꯦꯝ ꯑꯦꯜ ꯑꯗꯨꯒ ꯀꯝꯄ꯭ꯌꯨꯇꯔ ꯅꯦꯠꯋꯥꯔꯛꯀꯤꯡ ꯑꯁꯤꯅꯆꯤꯡꯕꯁꯤꯡ ꯑꯁꯦ ꯇꯝꯃꯦ ꯑꯗꯨꯒ ꯍꯧꯖꯤꯛ ꯑꯩꯈꯣꯏ ꯁ꯭ꯀꯨꯜꯗ ꯀꯝꯄ꯭ꯌꯨꯇꯔꯁꯤꯡ ꯍꯥꯏꯕꯗꯤ ꯀꯝꯄ꯭ꯌꯨꯇꯔꯁꯤꯡꯒꯤ ꯃꯔꯝꯗ ꯁ꯭ꯀꯨꯜꯁꯤꯡꯗ ꯑꯅꯝꯕꯅ ꯂꯣꯏꯅꯃꯛ ꯇꯝꯃꯦ